ꯑꯩꯈꯣꯏꯅ ꯑꯉꯥꯡ ꯑꯣꯏꯔꯤꯉꯩꯗ ꯇꯝꯈꯤꯕ ꯕꯤꯒ꯭ꯌꯥꯟꯅꯤꯛ ꯃꯌꯥꯝꯒꯤ ꯃꯔꯝꯗꯗꯤ ꯏꯟꯗꯤꯌꯥꯒꯤ ꯅꯠꯇꯕ ꯃꯌꯥꯝꯕꯨꯗꯤ ꯌꯥꯝꯅ ꯇꯝꯈꯤ ꯑꯗꯨ ꯑꯣꯏꯔꯒꯁꯨ ꯏꯟꯗꯤꯌꯥꯒꯤ ꯑꯣꯏꯅ ꯇꯝꯃꯛꯄꯁꯦ ꯑꯩꯅ ꯈꯪꯉꯛꯄꯗ ꯑꯩꯈꯣꯏꯒꯤ ꯑꯦ ꯄꯤ ꯖꯦ ꯑꯞꯗꯨꯜ ꯀꯂꯥꯝ ꯍꯥꯏꯔꯤꯕ ꯑꯩꯈꯣꯏꯒꯤ ꯚꯥꯔꯠꯀꯤ ꯄ꯭ꯔꯁꯤꯗꯦꯛꯁꯨ ꯑꯣꯏꯔꯝꯕ ꯃꯍꯥꯛꯅ ꯃꯤꯁꯥꯏꯜꯒꯤ ꯃꯔꯝꯗ ꯈꯔ ꯄꯨꯊꯣꯛꯄꯗꯤ ꯑꯩꯈꯣꯏꯁꯦ ꯈꯪꯖꯍꯧꯋꯦ ꯇꯥꯁꯨ ꯇꯥꯍꯧꯋꯦ ꯂꯥꯏꯔꯤꯛ ꯑꯣꯏꯅ ꯈꯔꯁꯨ ꯑꯉꯥꯡꯁꯤꯡꯗ ꯇꯝꯕꯗ ꯊꯦꯡꯅꯖꯩ ꯑꯗꯨꯕꯨ ꯃꯥꯅ ꯄꯨꯊꯣꯛꯈꯤꯕ ꯑꯉꯛꯄ ꯃꯌꯥꯝꯁꯤꯗꯤ ꯋꯥꯔꯜꯗ ꯃꯃꯤꯡ ꯆꯠꯈꯤꯕ ꯉꯥꯛꯇꯅꯦ ꯈ꯭ꯋꯥꯏꯗꯒꯤ ꯃꯁꯛ ꯅꯥꯏꯕ ꯁꯥꯏꯟꯇꯤꯁ ꯑꯃꯅꯦ ꯍꯥꯏꯅꯁꯨ ꯑꯩꯈꯣꯏꯅ ꯇꯥꯏ ꯚꯥꯔꯠꯀꯤ ꯄ꯭ꯔꯁꯤꯗꯦꯟ ꯐꯥꯎꯕ ꯑꯣꯏꯔꯝꯗꯅ ꯕꯩꯒ꯭ꯌꯥꯟꯅꯤꯛꯁꯤꯅ ꯑꯗꯨꯛꯀꯤ ꯃꯇꯤꯛ ꯂꯩꯕꯥꯛꯁꯤꯒꯤ ꯆꯥꯎꯈꯠꯅꯕ ꯍꯣꯠꯅꯔꯝꯃꯦ ꯑꯗꯨꯒꯤ ꯃꯊꯛꯇ ꯑꯃꯨꯛ ꯑꯩꯈꯣꯏꯅ ꯑꯪꯀ ꯍꯩꯅꯕ ꯑꯪꯀ ꯍꯩꯅꯕ ꯃꯤ ꯃꯦꯠꯊꯃꯦꯇꯤꯁꯤꯌꯥꯟ ꯍꯥꯏꯕꯁꯤꯗꯤ ꯑꯩꯈꯣꯏꯅ ꯑꯉꯥꯡ ꯑꯣꯏꯔꯤꯉꯩꯗꯁꯨ ꯀꯌꯥꯗꯤ ꯇꯝꯃꯛꯇꯦ ꯑꯗꯨꯕꯨ ꯚꯥꯔꯠꯀꯤ ꯑꯣꯏꯅ ꯁꯨꯝ ꯑꯩꯈꯣꯏꯅ ꯈꯔ ꯇꯥꯖꯕꯗ ꯍꯔꯤꯆꯟꯗ꯭ꯔ ꯍꯥꯏꯔꯤꯕ ꯃꯦꯠꯊꯃꯦꯇꯤꯁꯤꯌꯥꯟꯁꯦ ꯃꯍꯥꯛꯁꯨ ꯑꯩꯈꯣꯏꯅ ꯈꯔꯗꯤ ꯇꯥꯖꯩ ꯑꯗꯨꯕꯨ ꯃꯃꯤꯡ ꯈꯪꯗꯕꯗ ꯑꯩꯈꯣꯏꯅ ꯈꯔꯗꯤ ꯂꯩꯖꯈ꯭ꯔꯦ ꯗꯦꯁꯤꯃꯦꯜ ꯄꯨꯊꯣꯛꯄ ꯖꯦꯔꯣ ꯄꯨꯊꯣꯛꯄ ꯃꯦꯠꯊꯃꯦꯇꯤꯁꯤꯌꯥꯟ ꯀꯌꯥ ꯍꯥꯏꯗꯤ ꯑꯪꯀ ꯅꯪꯅꯕ ꯃꯤ ꯀꯌꯥ ꯑꯃ ꯑꯩꯈꯣꯏ ꯏꯟꯗꯤꯌꯥꯗꯁꯨ ꯂꯩ ꯍꯥꯏꯅ ꯑꯗꯨ ꯍꯔꯤꯁ ꯍꯥꯏꯔꯤꯕ ꯅꯨꯄꯥꯁꯤꯅ ꯀꯔꯦꯛꯇꯔꯤꯁꯇꯤꯛ ꯐꯣꯔꯃꯨꯂꯥ ꯑꯃꯁꯨꯡ ꯑꯥꯏꯁꯣꯃꯣꯔꯐꯤꯖꯝ ꯍꯥꯏꯔꯤꯕ ꯁꯤꯁꯤꯁꯨ ꯃꯣꯏꯅ ꯄꯨꯊꯣꯛꯈꯤ ꯍꯥꯏꯕꯁꯦ ꯑꯩꯈꯣꯏꯅ ꯇꯥꯏ ꯑꯇꯩꯗꯤ ꯀꯥ ꯍꯦꯟꯅ ꯈꯪꯖꯔꯨꯕ ꯀꯩꯅꯣ ꯇꯧꯕ ꯂꯩꯇꯦ ꯑꯩꯅ ꯈꯪꯖꯕ ꯈꯔꯁꯦ ꯍꯥꯏꯖꯔꯤꯁꯤꯅꯤ